ꯑꯩꯅ ꯑꯩꯈꯣꯏꯒꯤ ꯃꯆꯦꯠ ꯃꯀꯥꯏ ꯑꯣꯏꯅ ꯇꯥꯔꯝꯕ ꯄꯣꯠꯁꯤꯡ ꯑꯩꯈꯣꯏꯒꯤ ꯁꯝꯅ ꯍꯥꯏꯔꯕꯗ ꯃꯧꯕꯤ ꯋꯥꯒꯨꯝꯕ ꯑꯗꯒꯤꯗꯤ ꯈꯕꯔꯒꯨꯝꯕ ꯑꯗꯒꯤꯗꯤ ꯄ꯭ꯂꯥꯁꯇꯤꯛ ꯕꯣꯇꯜꯒꯨꯝꯕ ꯃꯣꯏꯗꯒꯤ ꯑꯩꯈꯣꯏꯒꯤ ꯗꯦꯀꯣꯔꯦꯁꯟꯒꯤ ꯑꯣꯏꯕ ꯌꯥꯕ ꯄꯣꯠ ꯆꯩ ꯁꯦꯝꯒ꯭ꯔꯦ ꯁꯦꯝꯕ ꯂꯩꯒ꯭ꯔꯦ ꯑꯗꯨꯗꯨꯒ ꯑꯩꯅ ꯃꯣꯏꯁꯦ ꯑꯩꯈꯣꯏꯒꯤ ꯏꯃꯨꯡ ꯂꯩꯇꯦꯡꯕꯁꯨ ꯂꯩꯒ꯭ꯔꯦ ꯑꯩꯅ ꯑꯩꯒꯤ ꯀꯣꯂꯣꯝ ꯍꯥꯞꯅꯕꯒꯤ ꯕꯥꯁꯀꯦꯠꯇꯣ ꯑꯩꯈꯣꯏꯒꯤ ꯃꯧꯕꯤ ꯋꯥꯗꯒꯤ ꯁꯦꯝꯃꯤ ꯑꯗꯨꯗꯨꯒ ꯊꯛꯄ ꯂꯣꯏꯒ꯭ꯔꯕ ꯏꯁꯄ꯭ꯔꯥꯏꯠꯀꯤ ꯕꯣꯇꯜꯗꯨꯗꯒꯤ ꯑꯩꯅ ꯂꯩ ꯁꯦꯝꯃꯒ ꯏꯃꯨꯡꯗ ꯗꯦꯀꯣꯔꯦꯁꯟ ꯑꯣꯏꯅ ꯊꯝꯃꯤ ꯑꯗꯨꯗꯨꯒ ꯈꯕꯔꯗꯨꯗꯒꯤ ꯑꯩꯅ ꯇꯥꯁꯜꯂꯀꯥꯟꯗ ꯁꯦꯝꯃꯀꯥꯟꯗ ꯑꯩꯈꯣꯏꯒꯤ ꯕꯨꯂꯦꯠ ꯃꯆꯥꯒꯨꯝꯕ ꯁꯦꯝꯃꯀꯥꯟꯗ ꯑꯩꯈꯣꯏꯒꯤ ꯑꯩꯒꯤ ꯇꯦꯕꯜ ꯃꯊꯛꯇ ꯑꯩꯅ ꯐꯖꯅꯕ ꯗꯦꯀꯣꯔꯦꯁꯟ ꯑꯣꯏꯅ ꯊꯝꯃꯒ ꯍꯧꯖꯤꯛ ꯐꯥꯎꯕ ꯂꯩꯔꯤ